ꯃꯅꯤꯄꯨꯔ ꯂꯣꯟꯗ ꯑꯩꯅ ꯃꯔꯨ ꯑꯣꯏ ꯑꯩꯅ ꯈꯟꯖꯕ ꯀꯥꯟꯅꯕ ꯑꯗꯨꯒ ꯅꯨꯡꯉꯥꯏꯕ ꯋꯥꯍꯩ ꯅꯠꯇ꯭ꯔꯒ ꯋꯥꯍꯩ ꯄꯔꯦꯡ ꯈꯔ ꯑꯗꯨꯗꯤ ꯅꯣꯡꯄꯣꯛ ꯊꯣꯡ ꯍꯥꯡꯕ ꯁꯅꯥꯒꯤ ꯃꯄꯥꯟ ꯊꯣꯛꯄ ꯂꯩꯄꯨꯡ ꯐꯝꯕ ꯀꯣꯏꯁꯤꯜꯂꯒ ꯐꯝꯕ ꯆꯥꯛꯂꯦꯟ ꯃꯤ ꯃꯌꯥꯝ ꯆꯥꯛ ꯆꯥꯟꯅꯕ ꯏꯃꯥ ꯀꯩꯊꯦꯜ